ꯂꯝꯖꯦꯟ ꯆꯦꯟꯕ ꯂꯝꯖꯦꯟ ꯆꯦꯟꯕ ꯍꯥꯏꯕꯁꯤꯅ ꯑꯩꯈꯣꯏ ꯃꯤꯑꯣꯏꯕꯗ ꯀꯥꯟꯅꯕ ꯑꯗꯨꯛꯀꯤ ꯃꯇꯤꯛ ꯌꯥꯝꯅ ꯄꯤ

ꯃꯁꯤ ꯌꯥꯝꯅ ꯀꯥꯟꯅꯩ ꯃꯁꯤ ꯁꯝꯅ ꯍꯥꯏꯔꯕꯗ ꯆꯥꯛ ꯆꯥꯕ ꯍꯦꯟꯃꯟꯗꯅ ꯅꯣꯏꯈꯠꯂꯕ ꯆꯥꯎꯈꯠꯂꯕ ꯃꯤ ꯑꯁꯤ ꯃꯁꯥ ꯃꯎꯁꯤ ꯑꯣꯚꯔ ꯋꯦꯠ ꯑꯣꯏꯔꯕ ꯃꯤ ꯑꯁꯤ ꯅꯨꯡꯇꯤꯒꯤ ꯃꯥꯅ ꯂꯝꯖꯦꯟꯁꯤ ꯁꯨꯝ ꯆꯦꯜꯂꯛꯄ ꯇꯥꯔꯒꯗꯤ ꯃꯍꯥꯛꯀꯤ ꯆꯥꯎꯈꯠꯂꯤꯕ ꯃꯁꯥ ꯃꯕꯨꯛ ꯀꯪꯊꯣꯔꯛꯏꯕ ꯑꯗꯨ ꯍꯟꯊꯔꯛꯀꯅꯤ ꯑꯃꯗꯤ ꯃꯍꯥꯛꯅ ꯍꯥꯟꯅ ꯃꯁꯥꯗ ꯂꯩꯔꯝꯕ ꯅꯨꯡꯉꯥꯏꯇꯕ ꯃꯁꯥ ꯆꯥꯎꯈꯠꯄꯒꯤ ꯄ꯭ꯔꯣꯕ꯭ꯂꯦꯝ ꯑꯗꯨ ꯐꯔꯛꯀꯅꯤ